ꯎꯝ ꯍꯂꯣ ꯎꯝ ꯇꯥꯏ ꯊꯕꯛꯁꯤ ꯊꯕꯛꯄꯨꯗꯤ ꯑꯗꯨꯝ ꯂꯩꯗ ꯑꯩꯈꯣꯏꯗꯤ ꯊꯕꯛ ꯏꯟꯈꯥꯡ ꯑꯗꯨꯝ ꯆꯠꯄꯅꯤꯅ ꯎꯝ ꯌꯥꯏꯌꯦ ꯆꯠꯁꯦ ꯆꯠꯁꯦ ꯍꯥꯏꯔꯗꯤ ꯅꯨꯃꯤꯗꯥꯡꯋꯥꯏꯔꯝ ꯅꯨꯃꯤꯗꯥꯡ ꯇꯥꯔꯦ ꯊꯕꯛ ꯏꯟꯈꯥꯡꯁꯨ ꯆꯠꯄꯅꯤꯅ ꯑꯣ ꯅꯠꯂꯝꯒꯅꯤ ꯉꯔꯥꯡ ꯑꯉꯥꯡꯒꯩꯅ ꯃꯣꯏ ꯐꯦꯁꯕꯨꯛꯇ ꯀꯔꯤꯗ ꯌꯥꯝ ꯇꯧꯈꯤꯝꯅꯦ ꯆꯠꯁꯦ ꯂꯦꯞꯄꯕꯨꯗꯤ ꯑꯩ ꯊꯕꯛ ꯍꯜꯂꯛꯑꯒ ꯄꯥꯎꯗꯨ ꯐꯥꯎꯅꯔꯁꯤ ꯑꯗꯨꯒ ꯆꯠꯂꯁꯤ ꯃꯃꯟꯁꯨ ꯑꯣꯐꯔꯁꯨ ꯄꯤꯗꯦꯗ ꯎꯝ ꯑꯣꯐꯔ ꯂꯩꯔꯤꯖꯥꯠꯂꯣ ꯁꯪꯒꯥꯕꯇꯥ ꯉꯥꯏꯔꯤꯝꯅꯤꯅ ꯎꯝ ꯃꯤꯕꯨꯗꯤ ꯂꯩꯗ ꯑꯩꯈꯣꯏ ꯊꯕꯛ ꯇꯧꯃꯤꯟꯅꯕ ꯃꯤ ꯆꯠꯂꯨꯁꯤ ꯍꯥꯏꯕꯗ ꯃꯌꯥꯝ ꯂꯥꯛꯀꯅꯤ ꯎꯝ ꯑꯩꯈꯣꯏꯗꯤ ꯃꯔꯥꯡ ꯀꯥꯏꯅ ꯐꯪꯍꯜꯂꯣ ꯆꯥꯔꯒꯦ ꯍꯥꯏꯔꯤꯝꯅꯤ ꯑꯣ ꯐꯪꯍꯟꯅꯤ ꯐꯪꯍꯟꯅꯤ ꯐꯪꯍꯟꯒꯗꯧ ꯃꯥꯜꯂꯦ ꯃꯣꯏꯒꯤ ꯑꯦꯗꯚꯔꯇꯥꯏꯇꯨꯗ ꯍꯥꯏꯐꯦꯠ ꯇꯧꯕꯗ ꯑꯗꯨ ꯃꯤꯅꯗꯤ ꯍꯥꯎꯕꯕꯨꯗ ꯍꯥꯎꯋꯤ ꯉꯔꯥꯡꯒꯤ ꯁꯪꯒꯥꯕꯒꯤ ꯑꯗꯨ ꯌꯦꯡ ꯇꯥꯔꯦꯗꯅ ꯀꯃꯥꯏꯅ ꯇꯧꯕꯅꯣꯗꯨ ꯎꯝ ꯎꯝ ꯁꯪꯒꯥꯕꯗꯕꯨ ꯑꯦ ꯃꯦ ꯂꯦ ꯀꯩꯀꯥ ꯃꯌꯥꯝ ꯑꯃ ꯂꯥꯛꯏ ꯍꯥꯏꯔꯤꯅꯦ ꯃꯤ ꯌꯥꯝ ꯇꯤꯜꯂꯦꯅ ꯍꯥꯏ ꯆꯟꯅꯗꯦꯅ ꯍꯥꯏꯔꯤꯅꯦ ꯎꯝ ꯑꯗꯨ ꯅꯨꯃꯤꯗꯥꯡꯗꯅ ꯑꯃꯨꯛꯀ ꯍꯦꯟꯅ ꯐꯖꯩꯌꯦꯅ ꯍꯥꯏꯔꯤꯕ ꯂꯥꯏꯠꯀ ꯇꯧꯕꯅꯤ ꯎꯝ ꯆꯠꯁꯦꯗꯤ ꯑꯩ ꯍꯌꯦꯡ ꯊꯕꯛ ꯃꯐꯝꯗꯒꯤ ꯍꯜꯂꯛꯑꯗꯝꯅꯤ ꯑꯗꯨꯒ ꯆꯠꯁꯤ ꯍꯣꯏ ꯍꯣꯏ ꯇꯧꯕ ꯑꯣꯏꯔ ꯃꯥꯜꯂꯦ ꯎꯝ ꯑꯣ ꯑꯩꯗꯤ ꯆꯞ ꯆꯥꯕ ꯃꯐꯝꯗꯣ ꯈꯪꯗ꯭ꯔꯤ ꯎꯝ ꯎꯝ ꯑꯣꯐꯔ ꯅꯨꯃꯤꯠ ꯀꯌꯥꯅꯤ ꯄꯤꯔꯤꯒꯦ

ꯎꯝ ꯃꯐꯝꯗꯨ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯑꯣ ꯑꯗꯨ ꯍꯌꯦꯡꯗꯨ ꯆꯠꯂꯁꯦ ꯅꯨꯃꯤꯠ ꯇꯥꯔꯝꯗꯥꯏꯒꯤꯗꯨꯗꯀꯣ ꯑꯣ ꯆꯠꯂꯝꯗꯥꯏꯗꯨꯗ ꯄꯥꯎꯗꯨ ꯐꯥꯎꯅꯔꯁꯦ ꯑꯩ ꯑꯗꯨꯝ ꯐꯣꯟ ꯇꯧꯔꯛꯑꯒꯦ ꯊꯕꯛꯇꯨ ꯍꯜꯂꯛꯄꯒ ꯑꯗꯨꯒ ꯏꯕꯥꯟꯅꯤ ꯆꯠꯂꯁꯤ ꯃꯤ ꯑꯃꯅꯤ ꯍꯧꯔꯒ ꯎꯝ ꯃꯤ ꯃꯉꯥ ꯇꯔꯨꯛ ꯒꯥꯔꯤ ꯑꯆꯧꯕꯗꯨꯗ ꯆꯟꯅꯕ ꯆꯠꯂꯁꯤ ꯑꯣ ꯊꯝꯃꯒꯦ ꯑꯗꯨꯗꯤ ꯍꯌꯦꯡ ꯑꯗꯨꯝ ꯄꯥꯎꯗꯨ ꯐꯥꯎꯅꯔꯁꯤ ꯊꯝꯃꯦ ꯊꯝꯃꯦ